ꯍꯜꯂꯣ ꯚꯥꯏ ꯍꯌꯦꯡꯗꯨ ꯉꯥ ꯐꯥꯕ ꯆꯠꯁꯤꯅꯦ ꯚꯥꯥꯏ ꯑꯩꯈꯣꯏ ꯃꯤ ꯑꯅꯤ ꯑꯍꯨꯝꯃꯨꯛꯇꯤ ꯂꯩꯔꯦ ꯒꯥꯔꯤꯒꯨꯝꯕꯗꯤ ꯑꯩꯒꯤꯗ ꯑꯃ ꯂꯩꯔꯦ ꯑꯗꯨ ꯅꯪꯒꯤꯗꯤ ꯀꯃꯥꯏ ꯇꯧꯕ ꯍꯣꯏꯅꯦ ꯑꯥ ꯆꯥꯛꯇꯣ ꯆꯥꯛꯇꯣ ꯑꯗꯥ ꯆꯥꯔꯨꯔꯁꯦ ꯉꯥ ꯐꯥꯔꯒꯀꯣ ꯑꯥ ꯁꯨ ꯍꯌꯦꯡ ꯁꯣꯝꯗ ꯑꯗꯨꯝ ꯆꯥꯔꯁꯦ ꯆꯥꯛꯇꯣ ꯑꯗꯨꯒ ꯉꯥ ꯐꯥꯔꯒ ꯑꯗꯨ ꯈꯣꯏꯒꯨꯝꯕ ꯂꯣꯡꯒꯨꯝꯕ ꯈꯔ ꯄꯨꯗꯗꯤ ꯌꯥꯔꯣꯏ ꯍꯣꯏ ꯑꯩꯒꯤꯁꯨ ꯂꯩꯌꯦ ꯚꯥꯏ ꯑꯗꯨ ꯍꯌꯦꯡ ꯏꯃꯥꯟꯅꯕ ꯑꯩꯈꯣꯏ ꯃꯔꯤ ꯃꯔꯤ ꯃꯉꯥꯗꯤ ꯁꯨꯔꯅꯤ ꯑꯗꯨ ꯃꯣꯏꯒ ꯑꯗꯨꯝ ꯍꯥꯏꯅꯔꯒ ꯑꯩꯈꯣꯏ ꯃꯌꯥꯝ ꯄꯨꯜꯂꯒ ꯍꯌꯦꯡ ꯊꯦꯡꯅꯔꯒ ꯑꯗꯨꯝ ꯆꯠꯂꯁꯤꯀꯣ ꯚꯥꯏ ꯑꯗꯨ ꯍꯌꯦꯡ ꯆꯠꯀꯗꯧꯕꯁꯦ ꯑꯩꯈꯣꯏ ꯆꯥꯛꯄꯤ ꯔꯤꯕꯔ ꯍꯥꯏꯕꯗꯨꯅꯦꯕꯀꯣ ꯑꯗꯨ ꯚꯥꯏ ꯍꯣꯔꯦꯟ ꯃꯐꯝꯗꯤ ꯈꯪꯉꯤꯀꯣ ꯍꯣꯏ ꯍꯣꯏ ꯂꯥꯛꯀꯦ ꯂꯥꯛꯀꯦ ꯕꯥꯏ ꯍꯌꯦꯡ ꯄꯨꯡ ꯀꯌꯥꯃꯨꯛ ꯑꯗꯨꯋꯥꯏ ꯆꯠꯁꯤꯒꯦ ꯑꯥ ꯄꯨꯡ ꯃꯥꯄꯜ ꯑꯗꯨꯋꯥꯏꯗꯀꯣ ꯑꯗꯨꯒ ꯑꯗꯥ ꯉꯥ ꯐꯔꯒ ꯆꯥꯕꯀꯣ ꯍꯣꯏ ꯁꯣꯏꯔꯣꯏ ꯁꯣꯏꯔꯣꯏ ꯑꯗꯨ ꯑꯥ ꯍꯌꯦꯡ ꯊꯥꯎ ꯅꯨꯡꯗꯤ ꯑꯗꯨꯝ ꯀꯣꯟꯅꯅꯤꯀꯣ ꯅꯣꯏ ꯑꯗꯨꯝ ꯍꯣꯏ ꯎꯝ ꯑꯣ ꯑꯗꯨꯗꯤ ꯚꯥꯏ ꯍꯌꯦꯡ ꯍꯌꯦꯡ ꯍꯌꯦꯡ ꯊꯦꯡꯅꯔꯁꯤꯅꯦ ꯍꯣꯏ ꯍꯣꯏ ꯊꯝꯃꯒꯦꯀꯣ